ꯑꯩꯈꯣꯏꯒꯤ ꯃꯩꯇꯩꯒꯤ ꯑꯣꯏꯅꯗꯤ ꯎꯃꯪ ꯂꯥꯏ ꯍꯔꯥꯎꯕ ꯍꯥꯏꯅ ꯑꯃ ꯂꯩ ꯑꯗꯨ ꯏꯁꯥꯃꯛꯇꯤ ꯌꯥꯎꯖꯗꯦ ꯑꯗꯨꯕꯨ ꯚꯤꯗꯤꯑꯣꯒꯨꯝꯕ ꯑꯗꯨꯗꯩꯗꯤ ꯑꯍꯜ ꯂꯃꯜꯅ ꯀꯩꯀꯥ ꯋꯥꯔꯤ ꯀꯩꯀꯥ ꯂꯤꯕꯗꯗꯤ ꯑꯩꯈꯣꯏꯁꯨ ꯂꯣꯏꯅꯃꯛ ꯇꯥꯔꯦ ꯑꯗꯨꯕꯨ ꯀꯩꯅꯣꯗꯨꯗ ꯍꯧꯖꯤꯛꯀꯤ ꯊꯧꯗꯣꯛ ꯑꯗꯨꯗ ꯏꯁꯥꯅ ꯑꯣꯏꯅ ꯊꯦꯡꯅꯗ꯭ꯔꯤ ꯑꯗꯨꯒ ꯑꯁꯨꯝꯅ ꯂꯥꯏ ꯍꯔꯥꯎꯕ ꯑꯃ ꯂꯩ